ꯑꯩꯒꯤ ꯑꯣꯏꯅꯗꯤ ꯁ꯭ꯄꯤꯁ ꯄꯤꯕ ꯑꯁꯤ ꯌꯥꯝꯅ ꯄꯥꯝꯖꯩ ꯁꯤꯈꯛꯇ ꯅꯠꯇꯅ ꯂꯩꯔꯤꯕ ꯑꯩꯒꯨꯝꯕ ꯄꯥꯝ ꯍꯥꯏꯕ ꯍꯥꯏꯔꯤꯕ ꯁ꯭ꯀꯤꯜ ꯑꯁꯤꯗ ꯄꯥꯝꯖꯕꯁꯤꯡꯅꯁꯨ ꯒ꯭ꯌꯥꯟ ꯂꯧꯁꯤꯡ ꯁ꯭ꯄ꯭ꯔꯦꯠ ꯑꯞ ꯇꯧꯕꯁꯤ ꯄꯥꯝꯖꯩ ꯑꯗꯨꯕꯨ ꯍꯥꯏꯔꯤꯕꯁꯤ ꯑꯩꯅ ꯃꯦꯔꯤꯠ ꯂꯥꯏꯐꯇ ꯆꯪꯂꯨꯕꯅ ꯄꯥꯡꯊꯣꯛꯄꯗꯤ ꯉꯝꯖꯗ꯭ꯔꯦ ꯃꯈꯥ ꯇꯥꯅ ꯃꯇꯝ ꯐꯪꯂꯕꯗꯤ ꯍꯥꯏꯔꯤꯕ ꯁ꯭ꯀꯤꯜ ꯑꯁꯤꯗ ꯍꯦꯟꯅ ꯆꯥꯎꯈꯠꯅꯕ ꯑꯃꯗꯤ ꯃꯌꯥꯝꯗ ꯅꯣꯂꯦꯁ ꯁ꯭ꯄ꯭ꯔꯦꯠ ꯑꯞ ꯇꯧꯕꯗ ꯃꯇꯦꯡ ꯄꯥꯡꯖꯒꯅꯤ